ꯑꯩ ꯑꯩꯅ ꯑꯩꯅ ꯏꯕ ꯄꯥꯝꯖꯕꯁꯦ ꯅꯟ ꯅꯟ ꯐꯤꯛꯁꯟꯅꯤ ꯒꯤ ꯃꯇꯥꯡꯗ ꯏꯕꯅꯤꯀꯣ ꯑꯩꯅ ꯀꯔꯤꯒꯨꯝꯕ ꯃꯇꯝꯗ ꯑꯩꯅ ꯑꯏꯕꯁꯦ ꯈ꯭ꯋꯥꯏꯗꯒꯤ ꯑꯩꯅ ꯄꯥꯝꯖꯕꯁꯦ ꯈ꯭ꯋꯥꯏꯔꯥꯛꯄꯝ ꯆꯥꯎꯕ ꯑꯩꯈꯣꯏ ꯑꯏꯕ ꯈ꯭ꯋꯥꯏꯔꯥꯛꯄꯝ ꯆꯥꯎꯕ ꯁꯦ ꯁꯤꯁꯤꯅ ꯑꯩꯈꯣꯏ ꯁꯍꯤꯇ꯭ꯌꯥꯗ ꯌꯥꯝꯅ ꯐꯖꯅ ꯏꯕꯗꯣ ꯑꯗꯨꯒꯤ ꯑꯩ ꯄꯥꯝꯖꯩ ꯑꯏꯕ ꯃꯌꯥꯝ ꯂꯩꯔꯒꯁꯨ ꯈ꯭ꯋꯥꯏꯔꯥꯛꯄꯝ ꯆꯥꯎꯕꯁꯤꯅ ꯏꯕꯁꯤꯅ ꯍꯦꯟꯅ ꯄꯥꯝꯖꯩ